ꯍꯣꯏ ꯑꯩꯅ ꯃꯇꯦꯡ ꯄꯥꯡꯈꯤꯕ ꯍꯥꯏꯔꯒꯗꯤ ꯏꯃꯥꯟꯅꯕꯤ ꯃꯌꯥꯝ ꯏꯔꯣꯏꯖꯕꯁꯦ ꯂꯣꯏꯅ ꯀꯤ ꯀꯤꯅ ꯐꯅꯌꯥꯝ ꯍꯥꯏ ꯑꯗꯣ ꯑꯩꯅ ꯍꯥꯏ ꯑꯩꯉꯣꯟꯗꯗꯤ ꯇꯥꯛꯄꯤꯔꯛꯈꯤꯗꯦ ꯑꯩꯉꯣꯟ ꯍꯥꯏꯕꯗꯤ ꯑꯩꯗꯤ ꯏꯁꯤꯡꯗ ꯗꯛ ꯑꯩꯈꯣꯏ ꯗꯥꯅ ꯂꯪꯗꯔꯒ ꯏꯔꯣꯏꯕ ꯍꯩꯇꯕ ꯌꯥꯔꯣꯏꯅ ꯇꯧꯔ ꯇꯝꯕꯤ ꯑꯗꯨꯕꯨ ꯑꯗꯨꯃꯥꯏꯅ ꯅꯠꯇꯦ ꯋꯥꯇꯔ ꯇ꯭ꯔꯦꯗꯤꯡ ꯍꯥꯏꯅ ꯍꯥꯟꯅ ꯂꯩ ꯏꯁꯤꯡꯗꯨꯒ ꯑꯩꯒ ꯐꯖꯅ ꯕꯣꯟꯗꯤꯡ ꯇꯧꯔꯀꯥꯟꯗ ꯃꯤꯉꯣꯟꯗ ꯌꯥꯝꯅ ꯀꯥꯝꯂꯤ ꯄꯥꯈꯠꯇꯅꯕ ꯃꯑꯣꯡꯗ ꯏꯁꯤꯡꯒꯤ ꯕꯣꯌꯦꯟ ꯐ꯭ꯌꯣꯁꯇꯅꯦ ꯃꯌꯥꯝꯅ ꯄꯥꯏꯈꯠꯂꯀꯥꯟꯗꯅꯦ ꯂꯨꯞꯊꯕ ꯂꯨꯞꯊꯕ ꯍꯥꯏꯁꯦ ꯑꯗꯨ ꯁꯤ ꯃꯌꯥꯝꯗꯣ ꯀꯨꯝꯃ ꯀꯨꯝꯃꯒ ꯑꯩꯅ ꯈꯣꯡ ꯈꯤꯇꯪ ꯈꯤꯇꯪ ꯀꯨꯝꯕꯗꯒꯤ ꯍꯛꯆꯥꯡ ꯇꯪꯈꯥꯏ ꯌꯧꯔꯛꯄꯐꯧꯗ ꯃꯤꯉꯣꯟꯗ ꯐꯖꯅ ꯍꯥꯏ ꯇꯥꯔꯦ ꯑꯩꯒꯤ ꯏꯃꯥꯅꯕꯤꯒꯨꯝꯕꯗ ꯑꯩ ꯍꯥꯏꯁꯨ ꯍꯥꯏꯈꯤ ꯗꯦꯠ ꯏꯁꯤꯡꯒꯤ ꯏꯝꯄꯦꯛꯇꯨꯅ ꯍꯦꯟꯒꯠꯂꯛꯑꯒꯗꯤ ꯅꯪ ꯇꯥꯎꯈꯠꯂꯛꯀꯅꯤ ꯑꯗꯨꯅ ꯇꯥꯎꯈꯠꯂꯛꯄꯀꯥꯟꯗꯗꯤ ꯅꯪ ꯐ꯭ꯔꯤꯂꯤ ꯊꯥꯗꯣꯛꯑꯀꯥꯟꯗꯅꯤ ꯏꯔꯣꯏꯕ ꯍꯩꯗꯣꯏꯁꯦ ꯅꯠꯇ꯭ꯔꯗꯤ ꯐꯟꯂꯥꯎꯅ ꯆꯣꯡꯊꯕꯗꯗꯤ ꯑꯗꯨꯝ ꯏꯔꯥꯛꯅꯕꯁꯦ ꯊꯣꯛꯀꯜꯂꯤ ꯑꯗꯨꯒ ꯑꯩ ꯏꯁꯥꯃꯛꯁꯨ ꯏꯔꯥꯛꯅꯒꯦ ꯇꯧꯕ ꯀꯟꯗꯤꯁꯟ ꯑꯅꯤ ꯑꯍꯨꯝꯔꯛ ꯌꯥꯎꯒ꯭ꯔꯦ ꯁ꯭ꯋꯤꯃꯤꯡ ꯄꯨꯜꯗ ꯋꯥꯇꯔ ꯄꯣꯂꯣ ꯁꯥꯟꯅꯕ ꯃꯌꯥꯝꯅ ꯃꯣꯏꯅ ꯄꯨꯜꯂꯞ ꯂꯣꯏꯁꯜꯂꯛꯄꯒ ꯑꯩꯅ ꯁꯥꯏꯠ ꯑꯃꯗꯒꯤ ꯂꯣꯏꯔꯛꯄꯗ ꯃꯣꯏꯒꯤ ꯐꯣꯔꯁꯇꯨꯅ ꯀꯟꯃꯟꯗꯅ ꯃꯥꯟꯅꯗꯕꯅꯤꯅ ꯏꯝꯄꯦꯛꯇꯣ ꯑꯩꯅ ꯁꯥꯏꯠ ꯑꯝꯗꯒꯤ ꯂꯥꯛꯑꯦ ꯃꯣꯏꯅ ꯁꯥꯏꯠ ꯑꯝꯗꯒꯤ ꯂꯥꯛꯄꯗ ꯏꯁꯤꯡ ꯊꯛꯆꯜꯂꯒ ꯍꯥꯔꯒ ꯑꯩ ꯐꯨꯟꯒꯦ ꯇꯧꯕ ꯃꯇꯥꯡꯒꯁꯨ ꯌꯥꯎꯈ꯭ꯔꯦ ꯑꯗꯨꯕꯨ ꯉꯁꯤ ꯐꯥꯎꯗꯤ ꯑꯩꯅ ꯏꯔꯥꯛꯅꯒꯦ ꯇꯧꯕꯗ ꯄꯨꯔꯥ ꯆꯤꯡꯈꯠꯄ ꯃꯤꯗꯤ ꯂꯩꯇ꯭ꯔꯤ ꯑꯗꯨꯕꯨ ꯈꯤꯇꯪ ꯑꯇꯦꯟꯕ ꯗꯤꯁꯇꯦꯟꯁꯇ ꯅꯥꯟꯊꯣꯛꯈꯤꯕꯗ ꯆꯤꯡꯈꯠꯈꯤꯕꯒꯗꯤ ꯑꯩ ꯌꯥꯎꯈ꯭ꯔꯦ